ꯀꯣꯟ ꯑꯩ ꯀꯣꯟ ꯑꯩꯁꯦ ꯀꯣꯟ ꯊꯝꯕ ꯀꯣꯟ ꯌꯣꯟꯕꯅꯦ ꯀꯔꯤ ꯀꯔꯤ ꯀꯣꯟ ꯄꯥꯝꯃꯤ

ꯃꯃꯟꯗꯤ ꯁꯣꯝꯒꯤ ꯗꯔꯀꯥꯔ ꯑꯣꯏꯕ ꯀꯣꯟꯗꯪ ꯍꯥꯏꯕꯤꯌꯣ ꯆꯥꯃꯁꯁꯦ ꯀꯌꯥ ꯂꯧꯗꯣꯏꯅꯣ ꯗꯔꯖꯟꯗ ꯆꯍꯨꯝ ꯄꯤꯔꯦ

ꯇꯥꯔꯣꯏ ꯁꯤ ꯑꯣꯐꯔ ꯄ꯭ꯔꯥꯏꯁꯅꯤ ꯁꯣꯝꯒꯤ ꯗꯔꯀꯥꯔ ꯂꯩꯕ ꯀꯣꯟꯗꯣ ꯍꯥꯏꯔꯛꯑꯣ ꯀꯣꯟ ꯃꯁꯤꯡꯗꯣ ꯑꯗꯨꯒ ꯇꯣꯇꯦꯜ ꯇꯣꯇꯦꯜꯗ ꯈꯔ ꯑꯣꯐꯔ ꯇꯧꯕ ꯌꯥꯕ꯭ꯔꯥ ꯌꯦꯡꯒꯦ ꯐꯥꯏꯐ ꯍꯟꯗ꯭ꯔꯦꯠ ꯁꯁꯄꯦꯟꯁꯦ ꯂꯤꯇꯔ ꯆꯟꯕꯒꯤ ꯃꯇꯨꯡ ꯏꯟꯅ ꯃꯃꯟ ꯍꯦꯜꯂꯦ ꯃꯃꯟ ꯂꯦꯞꯄꯦ ꯋꯥꯟ ꯂꯤꯇꯔꯗ ꯐꯥꯏꯐ ꯍꯟꯗ꯭ꯔꯦꯠ ꯁꯤ ꯑꯩꯒꯤ ꯔꯥꯏꯁ ꯀꯨꯀꯔꯁꯦ ꯑꯐꯕ ꯑꯐꯕ ꯀꯝꯄꯅꯤꯒꯤꯅꯦ ꯑꯗꯨꯅ ꯑꯗ ꯂꯤꯇꯔꯗ ꯊ꯭ꯔꯤ ꯍꯟꯗ꯭ꯔꯦꯠ ꯊ꯭ꯔꯤ ꯊꯥꯎꯖꯟ ꯄꯤ ꯁꯣꯝꯒꯤ ꯑꯄꯥꯝꯕ ꯀꯣꯟꯁꯤꯡ ꯑꯩꯒꯤ ꯗꯨꯀꯥꯜꯗꯒꯤ ꯐꯪꯒꯅꯤ ꯑꯄꯥꯝ ꯑꯄꯥꯝꯕ ꯀꯣꯟ ꯈꯟꯕ ꯌꯥꯅꯤ ꯑꯣꯐꯔ ꯐꯪꯉꯦ ꯑꯩꯒꯤ ꯗꯨꯀꯥꯟꯁꯤꯗ ꯐꯪꯕ ꯀꯣꯟꯁꯤꯡꯗꯨ ꯀꯣꯟ ꯈꯔ ꯍꯥꯏꯖꯔꯛꯀꯦ ꯕꯥꯇꯤꯜꯁꯨ ꯐꯪꯉꯦ ꯕꯥꯇꯤꯟꯗ ꯕꯥꯇꯤꯟꯒꯤ ꯆꯥꯎꯕ ꯏꯁꯤꯡ ꯆꯟꯕ ꯂꯤꯇꯔ꯭ꯁꯀꯤ ꯃꯇꯨꯡ ꯏꯟꯅ ꯄ꯭ꯔꯥꯏꯁ ꯂꯦꯞꯄꯦ ꯕꯥꯇꯤꯟꯁꯨ ꯐꯪꯉꯦ ꯇꯦꯛꯁꯤꯁꯨ ꯐꯪꯉꯦ ꯄꯨꯈꯝ ꯐꯪꯉꯦ ꯇꯦꯡꯀꯣꯠ ꯐꯪꯉꯦ ꯇ꯭ꯔꯦ ꯐꯪꯉꯦ ꯄꯨꯝꯅꯃꯛ ꯐꯪꯉꯦ ꯑꯗꯣꯝꯒꯤ ꯑꯄꯥꯝꯕ ꯍꯥꯏꯔꯣ ꯑꯍꯣꯏ ꯔꯥꯏꯁ ꯀꯨꯀꯔꯒꯤ ꯊ꯭ꯔꯤ ꯍꯟꯗ꯭ꯔꯦꯠ ꯊ꯭ꯔꯤ ꯊꯥꯎꯖꯟ ꯑꯃ ꯂꯩꯔꯦ ꯁꯁꯄꯦꯟꯒꯤ ꯐꯥꯏꯕ ꯍꯟꯗ꯭ꯔꯦꯠ ꯑꯃ ꯂꯩꯔꯦ ꯁ꯭ꯄꯨꯟꯒꯤ ꯊ꯭ꯔꯤ ꯍꯟꯗ꯭ꯔꯦꯠ ꯑꯃ ꯂꯩꯔꯦ ꯑꯗꯨꯗꯤ ꯊ꯭ꯔꯤ ꯊꯥꯎꯖꯟꯒ ꯑꯥꯏꯠ ꯍꯟꯗ꯭ꯔꯦꯠ ꯇꯥꯔꯦ ꯑꯁꯤꯗ ꯂꯨꯄꯥ ꯆꯅꯤ ꯌꯦꯡꯕꯤꯔꯒꯦ ꯌꯥꯔꯣꯏ ꯑꯩꯅ ꯁꯤꯒꯤ ꯃꯃꯟ ꯍꯥꯏꯕꯗꯣ ꯑꯣꯐꯔ ꯄ꯭ꯔꯥꯏꯁꯅꯦ ꯑꯗꯒꯤ ꯍꯦꯟꯅ ꯇꯥꯔꯗꯤ ꯄꯣꯠ ꯌꯣꯟꯕꯗ ꯄ꯭ꯔꯣꯐꯤꯠ ꯃꯥꯡꯕꯗꯣ ꯑꯣꯏꯔꯅꯤ ꯍꯣꯏ ꯄꯦꯛ ꯇꯧꯁꯜꯂꯒꯦ ꯔꯤꯁꯤꯞ ꯀꯛꯑꯒꯦ ꯁꯣꯝꯒꯤ ꯀꯔꯤꯒꯨꯝꯕ ꯃꯇꯝꯗ ꯗꯔꯀꯥꯔ ꯂꯩꯕ ꯀꯣꯟꯁꯤꯡꯗꯣ ꯑꯩꯒꯤ ꯗꯨꯀꯥꯟꯗꯒꯤ ꯂꯩꯕ ꯐꯪꯒꯅꯤ ꯑꯄꯥꯝꯕ ꯈꯟꯕ ꯌꯥꯒꯅꯤ ꯑꯇꯣꯞꯄ ꯏꯆꯤꯟ ꯏꯅꯥꯎꯒꯤ ꯁꯥꯒꯩ ꯅꯥꯇꯩꯒꯤ ꯗꯔꯀꯥꯔ ꯂꯩꯕꯁꯤꯡꯗꯣ ꯑꯩ ꯗꯨꯀꯥꯟꯗꯒꯤ ꯂꯥꯛꯑꯣ ꯑꯣꯐꯔ ꯄ꯭ꯔꯥꯏꯁ ꯄꯤꯒꯦ

ꯁꯥꯇꯤꯟꯁꯦ ꯑꯃꯗ ꯐꯥꯏꯐ ꯍꯟꯗ꯭ꯔꯦꯠ ꯄꯤ ꯑꯗꯨꯒ ꯁꯤꯒꯤ ꯏꯁꯤꯡ ꯍꯥꯞꯅꯕ ꯀꯣꯟ ꯑꯆꯧꯕꯁꯦ ꯀꯣꯟ ꯑꯆꯧꯕꯁꯤꯅ ꯑꯥꯏꯠ ꯍꯟꯗ꯭ꯔꯦꯠ ꯄꯤ ꯑꯗꯨꯒ ꯁꯤ ꯑꯩꯈꯣꯏꯒꯤ ꯁꯤꯒꯤ ꯀꯨꯀꯥꯟꯁꯤꯗ ꯌꯣꯜꯂꯤꯕ ꯀꯣꯟꯁꯤꯡꯁꯤ ꯌꯥꯝꯅ ꯀ꯭ꯋꯥꯂꯤꯇꯤ ꯂꯩꯕ ꯀꯣꯟ ꯉꯥꯛꯇꯅꯤ ꯃꯩꯗ ꯁꯥꯟꯅꯕ ꯃꯩꯗ ꯊꯥꯡꯀꯠꯄ ꯃꯇꯝꯗ ꯃꯁꯥꯒꯤ ꯑꯔꯪꯕ ꯁꯔꯨꯛꯁꯤ ꯃꯥꯡꯗꯕ ꯁꯤꯖꯤꯟꯅꯕ ꯅꯨꯡꯉꯥꯏꯕ ꯂꯥꯁꯇꯤꯡ ꯂꯩꯕ ꯋꯥꯔꯦꯟꯇꯤ ꯂꯩꯕ ꯄꯣꯠ ꯉꯥꯛꯇꯅꯦ ꯄꯣꯠ ꯉꯥꯛꯇꯅꯦ ꯁꯤꯖꯤꯟꯅꯔꯒ ꯈꯪꯒꯅꯤ ꯁꯤꯖꯤꯟꯅꯕꯤꯌꯣ ꯑꯗꯨꯒ ꯑꯗꯣꯝꯒꯤ ꯐ꯭ꯔꯦꯟ ꯃꯔꯨꯞꯁꯤꯡꯗꯁꯨ ꯑꯩꯈꯣꯏꯒꯤ ꯁꯤꯒꯤ ꯗꯨꯀꯥꯟꯁꯦ ꯌꯥꯝꯅ ꯐꯕꯅꯦ ꯍꯥꯏꯅ ꯁꯖꯦꯁꯟ ꯇꯧꯕꯤꯌꯣ

ꯍꯣꯏ ꯌꯦꯡꯖꯒꯦ ꯍꯣꯏ ꯌꯦꯡꯖꯒꯦ ꯑꯣꯐꯔ ꯄꯤꯖꯒꯦ ꯑꯗꯣꯝꯒꯤ ꯑꯦꯐꯣꯔꯗꯦꯕꯜ ꯑꯣꯏꯕ ꯄ꯭ꯔꯥꯏꯁꯇ ꯄꯤꯖꯒꯦ ꯑꯃꯨꯛ ꯍꯟꯅ ꯂꯥꯛꯄꯤꯎ ꯑꯩꯈꯣꯏ ꯗꯨꯀꯥꯟꯗ

ꯊꯦꯡ ꯌꯨ ꯊꯦꯡ ꯌꯨ